ꯍꯦꯜꯂꯣ ꯁꯤ ꯁ꯭ꯋꯤꯒꯤꯒꯤ ꯑꯣꯏꯕꯤꯔꯕ꯭ꯔꯥ ꯑꯩ ꯉꯁꯥꯏ ꯄꯣꯠ ꯑꯃ ꯑꯣꯗꯔ ꯇꯧꯖꯈꯤꯕꯅꯦꯕ ꯄꯤꯖꯥꯗꯣ ꯑꯗꯨꯗꯣ ꯀꯩꯅꯣ ꯇꯧꯖꯔꯒꯦ ꯑꯩꯗꯣ ꯁꯤꯗ ꯂꯩꯕꯁꯦ ꯑꯇꯣꯞꯄ ꯃꯐꯝ ꯑꯝꯗ ꯁꯤꯐ ꯇꯧꯒꯗꯧꯔꯦ ꯑꯗꯨꯅ ꯁꯤꯗ ꯗꯤꯂꯤꯕꯔ ꯇꯧꯔꯛꯄꯗꯣ ꯈꯤꯇꯪ ꯈꯨꯗꯣꯡ ꯆꯥꯒꯗꯕ ꯃꯥꯟꯗ꯭ꯔꯦꯅ ꯑꯩꯅ ꯀꯦꯟꯁꯦꯜ ꯇꯧꯖꯒꯤꯕꯅꯦꯕꯀꯣ ꯑꯩꯒꯤ ꯄꯤꯖꯥꯗꯣ ꯑꯗꯨꯗꯣ ꯍꯧꯖꯤꯛ ꯐꯥꯎꯕꯁꯨ ꯔꯤꯐꯟ ꯂꯥꯛꯇꯦ ꯑꯗꯨꯗꯣ ꯐꯤꯐꯟꯗꯣ ꯑꯩꯅ ꯉꯁꯥꯏ ꯑꯩꯒꯤ ꯌꯨ ꯄꯤ ꯑꯥꯏ ꯑꯥꯏꯗꯤꯗꯣ ꯁꯤꯖꯤꯟꯅꯔꯒ ꯄꯦꯠ ꯇꯧꯖꯈꯤꯕꯅꯦ ꯑꯗꯨꯒꯤ ꯌꯨ ꯄꯤ ꯑꯥꯏ ꯑꯥꯏꯗꯤꯗꯨꯗ ꯑꯗꯨꯝ ꯔꯤꯐꯟ ꯇꯧꯕꯤꯔꯛꯑꯣ ꯍꯥꯏꯖꯒꯦ ꯇꯧꯕꯅꯤ ꯍꯣꯏ ꯐꯅꯤ ꯌꯥꯝ ꯅꯨꯡꯉꯥꯏꯖꯔꯦ ꯊꯦꯡꯀ꯭ꯌꯨ